ꯀꯣꯚꯤꯠ ꯂꯣꯛꯗꯥꯎꯟꯒꯤ ꯃꯇꯝꯗ ꯑꯉꯥꯡꯁꯤꯡꯁꯦ ꯃꯍꯩ ꯇꯝꯕꯒꯤ ꯑꯣꯟꯂꯥꯏꯟ ꯀ꯭ꯂꯥꯁ ꯇꯧꯋꯦ ꯑꯣꯟꯂꯥꯏꯟ ꯀ꯭ꯂꯥꯁꯁꯤ ꯒꯨꯒꯜ ꯃꯤꯠꯁ ꯅꯠꯇ꯭ꯔꯒ ꯖꯨꯝꯗ ꯑꯣꯖꯥꯗꯨꯅ ꯍꯣꯁ ꯑꯣꯏꯔꯒ ꯇꯧꯔꯒ ꯁꯦꯝꯃꯒ ꯑꯣꯟꯂꯥꯏꯟ ꯀ꯭ꯂꯥꯁ ꯇꯧꯋꯤ ꯑꯣꯟꯂꯥꯏꯟ ꯀ꯭ꯂꯥꯁ ꯇꯧꯔꯕ ꯃꯇꯨꯡꯗ ꯃꯁꯤ ꯑꯉꯥꯡꯁꯤꯡꯗ ꯃꯥꯒꯤ ꯀꯥꯅꯕꯁꯦ ꯑꯣꯟꯂꯥꯏꯟ ꯀ꯭ꯂꯥꯁꯇꯨꯒꯤ ꯃꯇꯨꯡ ꯏꯟꯅ ꯃꯉꯣꯟꯗ ꯄꯤꯔꯛꯏꯕ ꯅꯣꯂꯦꯖꯇꯨ ꯑꯉꯥꯡꯁꯤꯡꯗꯨꯅ ꯍꯣꯠꯅꯕꯁꯨ ꯌꯥꯎꯋꯤ ꯑꯗꯨꯒ ꯑꯃꯥꯡꯕ ꯍꯥꯏꯔꯒꯗꯤ ꯐꯤꯂꯝꯒꯨꯝꯕ ꯀꯥꯔꯇꯨꯟꯒꯨꯝꯕ ꯒꯦꯝꯒꯨꯝꯕ ꯑꯉꯥꯡꯁꯤꯡꯗ ꯐꯣꯟ ꯄꯥꯏꯕꯒꯤ ꯍꯩꯅꯕꯤ ꯑꯃ ꯊꯝꯃꯕ ꯃꯇꯨꯡꯗ ꯀꯥꯔꯇꯨꯟ ꯒꯦꯝ ꯒꯦꯝ ꯁꯥꯟꯅꯕꯅꯆꯤꯡꯕꯁꯤ ꯇꯧꯋꯤ ꯑꯁꯤ ꯑꯉꯥꯡꯁꯤꯡꯒꯤ ꯑꯃꯥꯡꯕꯅꯤ ꯑꯗꯨꯒ ꯈꯔ ꯐꯕ ꯑꯉꯥꯡꯁꯤꯡꯗ ꯍꯥꯏꯔꯒꯅ ꯃꯥꯡ ꯁꯨꯡꯃꯥꯡ ꯃꯥꯡꯉꯣꯏꯗꯕ ꯑꯉꯥꯡ ꯍꯥꯏꯔꯒꯗꯤ ꯂꯥꯏꯔꯤꯛ ꯑꯣꯖꯥꯅ ꯇꯥꯛꯂꯛꯏꯕ ꯂꯥꯏꯔꯤꯛꯇꯣ ꯃꯥ ꯄꯨꯛꯅꯤꯡ ꯆꯪꯅ ꯃꯣꯕꯥꯏꯜꯗꯨꯗꯒꯤ ꯂꯧꯕ ꯌꯥꯕ ꯅꯣꯂꯦꯖꯇꯨ ꯈꯛꯇꯪ ꯂꯧꯔꯒ ꯃꯣꯕꯥꯏꯜ ꯐꯣꯜꯗꯨ ꯁꯤꯖꯤꯟꯅꯗꯦ ꯑꯗꯨꯒ ꯃꯥꯡꯖꯕ ꯑꯉꯥꯡꯁꯤꯡ ꯈꯔ ꯑꯗꯨꯗꯤ ꯃꯣꯕꯥꯏꯜ ꯐꯣꯜꯁꯦ ꯄꯨꯕꯖꯤꯒꯨꯝꯕ ꯃꯣꯕꯥꯏꯜ ꯂꯤꯖꯦꯟꯒꯨꯝꯕ ꯁꯥꯟꯅꯔꯒ ꯑꯗꯨꯃꯥꯏꯅ ꯃꯣꯕꯥꯏꯜ ꯄꯥꯏꯕꯒꯤ ꯍꯩꯅꯕꯤ ꯍꯦꯕꯤꯠꯁꯦ ꯂꯩꯈꯤ ꯁꯤ ꯑꯉꯥꯡꯁꯤꯡꯒꯤ ꯈ꯭ꯋꯥꯏꯗꯒꯤ ꯃꯥꯡꯖꯕꯅꯤ